ꯍꯜꯂꯣ ꯁꯤ ꯃꯤꯅꯤ ꯑꯣꯏꯔꯕ꯭ꯔꯣ

ꯑꯩꯁꯦ ꯑꯗꯨ ꯒꯥꯟ ꯉꯥꯏꯗꯣ ꯅꯣꯏ ꯄꯨꯡ ꯀꯌꯥꯗ ꯍꯧꯕ꯭ꯔꯣ ꯑꯩ ꯑꯗꯨ ꯅꯪꯅꯤꯉꯥꯏ ꯂꯥꯛꯀꯦꯅꯦ ꯍꯣꯏ ꯑꯩ ꯉꯟꯅ ꯂꯥꯛꯂꯒꯦ ꯑꯗꯨ ꯅꯪ ꯒꯥꯔꯤꯒꯨꯝꯕꯗꯣ ꯅꯪ ꯄꯨꯊꯣꯛꯄꯤꯔꯣꯀꯣ ꯑꯩ ꯊꯥꯎꯗꯤ ꯑꯩ ꯍꯥꯜꯂꯒꯦꯕ ꯍꯣꯏ

ꯍꯣꯏ ꯍꯣꯏ ꯑꯩꯁꯨ ꯌꯥꯝ ꯑꯃꯨꯔꯛꯁꯨ ꯌꯥꯎꯗ꯭ꯔꯤ ꯑꯗꯨ ꯅꯪꯅ ꯍꯌꯦꯡ ꯀꯣꯏꯕ ꯄꯨꯔꯒ ꯅꯪꯅ ꯁꯤꯁꯤꯅꯦ ꯍꯥꯏꯔꯒ ꯇꯥꯛꯄꯤꯔꯒꯀꯣ ꯑꯗꯨ ꯍꯌꯦꯡꯗꯣ ꯑꯩ ꯉꯟꯅ ꯊꯣꯛꯂꯛꯅꯤꯉꯥꯏ ꯇꯧꯒꯦ ꯑꯗꯣ ꯆꯥꯛꯇꯤ ꯑꯩ ꯑꯁꯤꯗꯒꯤ ꯆꯥꯔ ꯂꯥꯛꯈ꯭ꯔꯒꯦ ꯑꯌꯨꯛꯀꯤꯗꯤ ꯅꯪ ꯊꯣꯡꯕꯤꯔꯝꯒꯅꯨꯀꯣ ꯍꯣꯏ ꯑꯗꯨ ꯍꯌꯦꯡꯗꯣ ꯍꯌꯦꯡ ꯑꯗꯨꯝ ꯈꯔ ꯏꯟꯖꯣꯏ ꯇꯧꯔꯨꯁꯦ ꯑꯗꯨꯒ ꯃꯐꯝ ꯑꯩꯅ ꯎꯗ꯭ꯔꯤꯕ ꯃꯐꯝꯁꯨ ꯅꯪꯅ ꯈꯔ ꯀꯣꯏꯕ ꯄꯨꯔꯒ ꯎꯍꯜꯂꯣꯀꯣ ꯍꯣꯏ ꯍꯣꯏ ꯂꯥꯛꯀꯦ ꯂꯥꯛꯀꯦ ꯍꯣꯏ ꯍꯣꯏ ꯍꯣꯏ ꯍꯣꯏ ꯍꯣꯏ ꯑꯗꯨ ꯍꯣꯏ ꯑꯗꯨ ꯑꯩ ꯊꯝꯂꯒꯦ ꯍꯦꯌꯡ ꯑꯩ ꯂꯥꯛꯂꯒꯦ ꯍꯧꯖꯤꯛꯁꯦ ꯈꯔ ꯐꯤꯔꯣꯟꯒꯨꯝꯕ ꯄꯦꯛꯀꯤꯡ ꯇꯧꯈꯤꯒꯦ ꯂꯥꯛꯅꯤꯡꯉꯥꯏꯒꯤꯀꯣ ꯑꯣ ꯑꯗꯨꯗꯤ ꯊꯝꯃꯦ ꯊꯝꯃꯦ ꯐꯔꯦꯀꯣ ꯍꯣꯏ ꯍꯣꯏ ꯃꯪ ꯐꯔꯁꯦ ꯃꯪ ꯐꯔꯁꯦ ꯑꯣ ꯍꯣꯏ ꯍꯣꯏ